ꯍꯦꯜꯂꯣ ꯇꯥꯏꯌꯦ ꯇꯥꯏꯌꯦ ꯑꯣ ꯌꯥꯅꯤ ꯌꯥꯅꯤ ꯑꯗꯨ ꯇꯧꯅꯕ ꯍꯣꯠꯅꯖꯔꯁꯤ ꯀꯥꯎꯉꯝꯗꯕꯤ ꯍꯥꯏꯔꯤꯕ ꯀꯦꯐꯦꯗꯣ ꯍꯣꯏ ꯑꯗꯨꯗ ꯑꯣꯏꯅ ꯁꯤꯟꯅꯕ ꯇꯧꯖꯔꯁꯤ ꯃꯔꯝꯗꯤ ꯁꯦꯟꯊꯨꯝꯒꯤ ꯊꯣꯏꯗꯣꯛꯅ ꯋꯥꯔꯣꯅꯨꯗ ꯅꯪꯅ ꯍꯦꯛ ꯈꯔ ꯂꯤꯛꯄ ꯀꯨꯞꯄ ꯍꯥꯏꯕꯗꯣ ꯑꯣꯏꯔꯃꯤꯅ ꯑꯗꯨꯅ ꯌꯥꯅ ꯌꯥꯅꯤꯡꯉꯥꯏ ꯑꯗꯨꯝ ꯁꯤꯜꯂꯁꯤ ꯑꯩ ꯍꯣꯠꯅꯖꯔꯒꯦ ꯎꯝ ꯌꯥꯝ ꯅꯨꯡꯉꯥꯏꯔꯦ ꯐꯔꯦ ꯐꯔꯦ ꯐꯔꯦ ꯌꯥꯝ ꯅꯨꯡꯉꯥꯏꯖꯔꯦ